ꯊꯣꯏ ꯊꯣꯏ ꯀꯩꯗꯧꯔꯝꯃꯤꯒꯦ ꯍꯧꯖꯤꯛꯄꯣ ꯑꯣ ꯑꯩꯁꯦ ꯇꯧꯕꯝ ꯈꯪꯗꯗꯅ ꯃꯉꯣꯟꯗ ꯁꯨꯝ ꯐꯣꯟ ꯇꯧꯔꯛ ꯏꯅꯤꯅꯦ ꯎꯝ ꯑꯩꯁꯦ ꯊꯕꯛ ꯑꯝꯇ ꯇꯧꯕꯝ ꯈꯪꯗ꯭ꯔꯦꯅꯦ ꯅꯪ ꯀꯔꯤ ꯀꯔꯤ ꯖꯣꯕ ꯑꯣꯄꯣꯔꯆꯨꯅꯤꯇꯤꯁ ꯀꯔꯤ ꯀꯔꯤ ꯀꯔꯤ ꯈꯪꯕ ꯂꯩꯒꯦ ꯑꯗꯨꯒꯤ ꯁꯨꯝ ꯍꯪꯒꯦ ꯇꯧꯕꯅꯤꯅꯦ ꯑꯗꯨꯒꯤ ꯃꯇꯥꯡꯗ ꯈꯪꯗꯦꯅꯦ ꯑꯩꯁꯨ ꯑꯃ ꯀꯔꯤ ꯍꯥꯏꯗꯣꯏꯅꯣꯅꯦ ꯈꯔ ꯅꯨꯡꯉꯥꯏꯕ ꯑꯗꯨꯝ ꯍꯣꯏ ꯌꯥꯏ ꯌꯥꯏ ꯑꯩꯁꯦ ꯑꯦꯁ ꯑꯦꯁ ꯁꯤ ꯊꯥꯖꯤꯜꯂꯤ ꯖꯤ ꯇꯤ ꯑꯦꯁ ꯊꯥꯖꯤꯜꯂꯤ ꯑꯗꯨꯃꯥꯏꯅ ꯈꯔ ꯊꯥꯖꯤꯜꯂꯦ ꯌꯥꯝꯅꯕꯨꯗꯤ ꯊꯥꯖꯤꯟꯗ꯭ꯔꯦꯗ ꯒ꯭ꯌꯥꯟ ꯃꯦꯟꯒ ꯇꯥꯗꯦ ꯃꯅꯤꯄꯨꯔ ꯊꯕꯛꯁꯤ ꯑꯃ ꯑꯌꯥꯝꯕꯗꯤ ꯊꯥꯖꯤꯟꯗ꯭ꯔꯦ ꯄ꯭ꯔꯤ ꯄ꯭ꯔꯥꯏꯃꯔꯤꯒꯤꯁꯨ ꯊꯥꯖꯤꯟꯕꯅꯤ ꯑꯗꯨ ꯑꯦꯛꯖꯥꯝꯗꯣ ꯇꯧꯗꯣꯏꯔ ꯇꯧꯔꯣꯏꯗꯣꯏꯔ ꯒ꯭ꯌꯥꯟ ꯇꯥꯗ꯭ꯔꯦꯅꯦ ꯎꯝ ꯑꯃ ꯍꯟꯗꯛ ꯀꯩꯅꯣꯒꯤ ꯄ꯭ꯔꯥꯏꯕꯦꯠ ꯁ꯭ꯀꯨꯜ ꯀꯩꯅꯣꯒꯤꯗꯣ ꯀꯔꯤ ꯍꯥꯏꯒꯦ ꯀꯣꯃꯦꯠꯀꯤꯗꯣ ꯑꯗꯨꯗ ꯃꯣꯏ ꯊꯕꯛꯄꯨꯗꯤ ꯑꯗꯨꯝ ꯄꯥꯝꯕꯤꯔꯗꯤ ꯑꯣꯄꯣꯔꯆꯨꯅꯤꯇꯤꯁ ꯄꯤꯅꯦꯅ ꯑꯗꯨꯝꯗꯤ ꯈꯔꯕꯨꯗꯤ ꯀꯧꯔꯤꯕꯅꯦꯕ ꯑꯗꯨ ꯆꯠꯂꯨꯁꯤꯔ ꯈꯜꯂꯤꯕꯅꯤ ꯅꯪ ꯆꯠꯅꯤꯡꯗ꯭ꯔꯥ ꯎꯝ ꯑꯪ ꯎꯝ ꯍꯟꯗꯛ ꯕꯦꯠꯀꯤ ꯃꯤ ꯍꯥꯡꯉꯦ ꯍꯥꯏꯕꯅꯦ ꯅꯪ ꯆꯪꯒꯦ ꯆꯪꯍꯧꯔꯣꯅꯦ ꯑꯗꯨꯗꯤ ꯎꯝ ꯒ꯭ꯌꯥꯟꯒ ꯇꯥꯗ꯭ꯔꯦꯗ ꯌꯨꯝꯗ ꯂꯩꯕꯗ ꯃꯊꯥ ꯁꯥꯏ ꯊꯕꯛ ꯆꯠꯄ ꯐꯪꯗꯗꯅ ꯍꯣ ꯅꯪ ꯃꯊꯪ ꯊꯕꯛꯀꯤ ꯀꯔꯤ ꯀꯔꯤ ꯄꯥꯎ ꯇꯥꯔꯛ ꯑꯗꯤ ꯑꯗꯨꯝ ꯍꯥꯏꯔꯛꯑꯣ ꯑꯩꯁꯨ ꯍꯥꯏꯔꯛꯀꯦ ꯑꯗꯣ ꯀꯩꯅꯣ ꯇꯧꯁꯤꯟꯅꯕ ꯑꯣ ꯑꯗꯨꯗꯤ ꯉꯁꯤꯒꯤꯗꯤ ꯊꯝꯃꯒꯦ ꯃꯊꯪ ꯑꯃꯨꯛ ꯎꯟꯅꯔꯁꯤ ꯎꯝ